ꯍꯜꯂꯣ ꯍꯦꯜꯂꯣ ꯑꯣ ꯁꯤꯒꯤ ꯅꯝꯕꯔꯁꯦ ꯃꯤꯁꯀꯣꯜ ꯂꯩꯔꯝꯕ ꯑꯩ ꯈꯣꯡꯖꯣꯝ ꯋꯥꯔ ꯃꯦꯃꯣꯔꯤꯌꯦꯜꯒꯤ ꯇꯤꯀꯦꯠ ꯀꯥꯎꯟꯇꯔꯅꯤ ꯀꯔꯤ ꯍꯥꯏꯕꯤꯕ ꯂꯩꯒꯗꯕ ꯎꯝ ꯑꯣ ꯑꯩꯈꯣꯏꯒꯤ ꯇꯤꯀꯦꯠ ꯃꯃꯜꯁꯦ ꯍꯥꯏꯗꯤ ꯑꯉꯥꯡ ꯃꯆꯥ ꯃꯆꯥ ꯄꯤꯛꯇ ꯄꯤꯛꯏꯕ ꯆꯍꯤ ꯇꯔꯥꯒꯤ ꯃꯈꯥꯗ ꯂꯩꯕꯁꯤꯡꯒꯤꯗꯤ ꯑꯩꯈꯣꯏ ꯇꯤꯛꯀꯦꯠꯁꯤ ꯂꯨꯄꯥ ꯌꯥꯡꯈꯩꯗꯒꯤ ꯍꯦꯟꯅ ꯂꯧꯖꯗꯦ ꯑꯗꯨꯒ ꯑꯉꯥꯡ ꯈꯔ ꯆꯥꯎꯔꯛꯑꯕ ꯑꯗꯨꯝ ꯍꯥꯏꯗꯤ ꯇꯔꯥꯗꯒꯤ ꯍꯦꯟꯈꯤꯕ ꯃꯈꯩꯗꯤ ꯑꯗꯨꯝ ꯃꯤ ꯑꯗꯨꯝ ꯑꯍꯜꯒ ꯆꯞ ꯃꯥꯅꯅ ꯑꯗꯨꯝ ꯆꯞ ꯃꯥꯅꯅ ꯑꯗꯨꯝ ꯂꯨꯄꯥ ꯆꯥꯃ ꯆꯥꯃꯁꯦ ꯑꯗꯨꯝ ꯂꯧꯏ ꯁꯨꯃꯥꯏꯅ ꯇꯧꯏ ꯑꯗꯣ ꯑꯩꯈꯣꯏꯒꯤ ꯍꯥꯡꯕꯒꯤ ꯃꯇꯝꯁꯦ ꯑꯌꯨꯛ ꯄꯨꯡ ꯃꯥꯄꯜꯗꯒꯤꯅ ꯅꯨꯃꯤꯗꯥꯡ ꯄꯨꯡ ꯃꯉꯥꯐꯥꯎꯕ ꯑꯗꯨꯝ ꯍꯥꯡꯏ ꯁꯨꯃꯥꯏꯅ ꯇꯧꯏ ꯑꯗꯣ ꯃꯤ ꯀꯌꯥ ꯂꯥꯛꯄꯤꯒꯗ ꯑꯗꯨꯒ ꯑꯩꯈꯣꯏꯒꯤ ꯁꯟꯗꯦꯁꯤꯃꯗꯤ ꯑꯩꯈꯣꯏꯒꯤ ꯑꯗꯨꯝ ꯁꯨꯇꯤ ꯊꯥꯕꯤꯔꯦ ꯃꯤ ꯑꯃꯇ ꯆꯪꯍꯟꯗ꯭ꯔꯦ ꯃꯤ ꯀꯌꯥ ꯃꯤ ꯀꯌꯥ ꯂꯥꯛꯄꯤꯒꯗꯕ ꯀꯔꯝ ꯀꯃꯥꯏꯅ ꯇꯧꯕꯤꯒꯗꯕꯔꯥ

ꯑꯣ ꯌꯥꯏ ꯑꯩꯈꯣꯏꯅ ꯉꯁꯥꯏ ꯍꯥꯏꯖꯒꯤꯕ ꯆꯍꯤ ꯇꯔꯥꯒꯤ ꯃꯈꯥꯁꯤꯗ ꯂꯩꯔꯝꯃꯒꯗꯤ ꯑꯉꯥꯡꯁꯤ ꯑꯗꯨꯝ ꯍꯥꯏꯗꯤ ꯆꯍꯤ ꯂꯨꯄꯥ ꯌꯥꯡꯈꯩ ꯌꯥꯡꯈꯩ ꯈꯛꯇ ꯑꯣꯏꯒꯅꯤ ꯑꯉꯥꯡꯒꯤ ꯇꯤꯛꯀꯦꯠꯇꯤ ꯑꯗꯨꯝ ꯍꯣꯏ ꯑꯗꯨꯒꯤꯗꯤ ꯑꯗꯨꯝ ꯍꯣꯇꯦꯜ ꯂꯩꯔꯦ ꯏꯁꯥꯅ ꯑꯗꯨꯝ ꯊꯣꯡꯕ ꯈꯣꯠꯄ ꯑꯗꯨꯝ ꯈꯔ ꯑꯗꯨꯝ ꯇꯧꯔꯕꯁꯨ ꯌꯥꯏ ꯑꯗꯨꯑꯣꯏꯔꯁꯨ ꯍꯥꯏꯗꯤ ꯃꯐꯝꯁꯦ ꯑꯩꯈꯣꯏꯒꯤ ꯍꯤꯁꯇ꯭ꯔꯤꯀꯦꯜ ꯑꯣꯏꯕ ꯄ꯭ꯂꯦꯁ ꯑꯣꯏꯕꯅꯤꯅ ꯂꯨꯕ ꯅꯥꯟꯕ ꯈꯔ ꯃꯣꯠꯁꯤꯟꯕꯗꯤ ꯌꯥꯗ꯭ꯔꯦ ꯏꯁꯥꯅꯁꯨ ꯂꯥꯛꯏꯕꯁꯤꯡꯗꯁꯨ ꯑꯦꯋꯥꯔꯅꯦꯁ ꯄꯤꯕꯤꯕ ꯈꯣꯠꯄꯤꯕ ꯑꯗꯨ ꯈꯔ ꯑꯗꯨꯝ ꯇꯣꯏꯅ ꯇꯧꯕꯤꯔꯣ ꯑꯗꯨꯒ ꯑꯗꯨꯝ ꯍꯥꯏꯗꯤ ꯃꯐꯝꯁꯤ ꯑꯩꯈꯣꯏ ꯍꯤꯁꯇ꯭ꯔꯤꯒꯤ ꯑꯣꯏꯕ ꯄꯣꯠ ꯑꯣꯏꯕꯅꯤꯅ ꯄꯣꯠ ꯆꯩꯒꯤꯕꯨꯗꯤ ꯄꯣꯠ ꯆꯩꯒꯤ ꯑꯣꯏꯅꯗꯤ ꯃꯐꯝꯁꯤꯗ ꯑꯗꯨꯝ ꯍꯥꯏꯗꯤ ꯋꯥꯏꯕ ꯌꯥꯕ ꯃꯐꯝꯁꯨ ꯂꯩ ꯑꯗꯨꯗꯒꯤ ꯏꯁꯥꯅ ꯄꯨꯖꯔꯛꯀꯦ ꯍꯥꯏꯔꯕꯁꯨ ꯑꯗꯨꯝ ꯌꯥꯏ ꯑꯗꯨꯃꯥꯏꯅ ꯇꯧꯏ

ꯑꯥ ꯐꯪꯒꯅꯤ ꯐꯪꯒꯅꯤ ꯏꯁꯤꯡ ꯑꯗꯨꯝ ꯄꯤꯒꯅꯤ ꯑꯗꯣ ꯏꯁꯤꯡꯒꯤꯁꯦ ꯇꯣꯡꯉꯥꯟꯅ ꯃꯣꯏꯒꯤ ꯆꯥꯔꯁ ꯑꯃꯁꯨꯡ ꯑꯩꯈꯣꯏ ꯋꯥꯏꯐꯝꯒꯤ ꯃꯐꯝ ꯇꯣꯉꯥꯟ ꯇꯣꯉꯥꯟꯅ ꯂꯩꯀꯣ ꯑꯗꯨꯒ ꯑꯩꯈꯣꯏꯒꯤ ꯂꯨꯕ ꯅꯥꯟꯕ ꯁꯤꯃꯗꯤ ꯈꯔ ꯑꯗꯨꯝ ꯆꯦꯛꯁꯤꯟꯗꯕ ꯌꯥꯗ꯭ꯔꯦ ꯑꯗꯨꯅ ꯏꯁꯥꯒꯤ ꯂꯥꯛꯀꯗꯧꯔꯤꯕꯁꯤꯡꯗꯁꯨ ꯑꯗꯨꯝ ꯑꯦꯋꯥꯔꯅꯦꯁ ꯑꯣꯏꯅ ꯍꯥꯏꯗꯤ ꯃꯐꯝꯁꯦ ꯑꯩꯈꯣꯏꯒꯤ ꯍꯤꯁꯇ꯭ꯔꯤꯀꯦꯜ ꯑꯣꯏꯕ ꯄ꯭ꯂꯦꯁ ꯑꯣꯏꯕꯅꯤꯅ ꯍꯥꯏꯗꯤ ꯃꯤ ꯃꯌꯥꯝ ꯑꯃ ꯑꯇꯣꯞꯄ ꯇꯨꯔꯤꯁꯠ ꯃꯌꯥꯝꯁꯨ ꯂꯥꯛꯏ ꯈꯣꯠꯂꯤ ꯑꯗꯨꯗꯒꯤ ꯇꯔꯄꯟ ꯈꯠꯂꯕ ꯈꯣꯠꯂꯕ ꯂꯥꯏ ꯈꯣꯏꯔꯝꯕꯁꯨ ꯃꯌꯥꯝꯑꯃ ꯂꯥꯛꯄꯅꯤꯅꯀꯣ ꯍꯥꯏꯗꯤ ꯃꯐꯝꯁꯤꯗꯤ ꯑꯩꯈꯣꯏꯅ ꯑꯗꯨꯝ ꯏꯁꯥꯅꯁꯨ ꯌꯦꯡꯖꯔꯒ ꯑꯗꯨꯝ ꯍꯥꯏꯗꯤ ꯑꯗꯨꯝ ꯀꯩꯅꯣ ꯇꯧꯕꯤꯕ ꯂꯥꯛꯄꯤꯕ ꯑꯗꯨꯝ ꯌꯥꯅꯤ ꯈꯣꯠꯀꯅꯤ ꯑꯗꯣ ꯑꯗꯨꯝ ꯌꯥꯒꯅꯤ ꯑꯗꯨꯝ ꯂꯥꯛꯄꯤꯎ ꯍꯣꯏ ꯑꯗꯨꯝ ꯍꯥꯏꯗꯤ ꯃꯐꯝꯁꯦ ꯂꯥꯛꯄꯒ ꯑꯗꯨꯝ ꯇꯤꯀꯦꯠ ꯀꯥꯎꯟꯇꯔꯗ ꯑꯗꯨꯝ ꯍꯥꯏꯗꯤ ꯀꯛꯄꯤꯔꯒ ꯑꯗꯨꯝ ꯌꯥꯒꯅꯤ ꯍꯥꯟꯅꯁꯨ ꯑꯩꯈꯣꯏꯒꯤ ꯉꯁꯤ ꯑꯗꯨꯝ ꯏꯁꯤꯜꯂꯒ ꯊꯝꯖꯔꯒꯦ ꯑꯗꯨꯝ ꯍꯥꯏꯗꯤ ꯃꯤꯡꯁꯦ ꯑꯗꯣ ꯑꯗꯨꯝ ꯂꯥꯛꯄ ꯃꯇꯝꯗ ꯑꯩꯈꯣꯏꯒꯤ ꯒꯥꯏꯗꯁꯨ ꯂꯩꯒꯅꯤ ꯑꯗꯣ ꯑꯗꯨꯝ ꯑꯗꯣ ꯑꯗꯨꯝ ꯇꯧ ꯌꯥꯅꯤ ꯍꯣꯏ ꯑꯗꯣ ꯀꯩꯅꯣ ꯇꯧꯔꯒꯦ ꯑꯗꯣ ꯑꯗꯨꯝ ꯂꯥꯛꯄ ꯃꯇꯝꯗ ꯍꯥꯏꯕꯤꯔꯛꯑꯣ ꯊꯝ ꯀꯩꯅꯣ ꯊꯝꯖꯔꯒꯦ